ꯊꯧꯕꯥꯟ ꯖꯤꯜꯂꯥꯗ ꯃꯔꯨꯑꯣꯏꯅ ꯄꯥꯔꯛ ꯐꯤꯂꯝ ꯁꯤꯃꯤꯅꯥ ꯍꯣꯜ ꯒꯥꯔꯗꯦꯟ ꯏꯁꯄꯣꯔꯠ ꯁꯥꯟꯅꯐꯝ ꯍꯥꯏꯔꯤꯕ ꯃꯐꯝꯁꯤꯡꯁꯦ ꯑꯗꯨꯝ ꯂꯩ ꯑꯩꯅ ꯈꯪꯕ ꯈꯔ ꯄꯟꯖꯔꯕꯗ ꯑꯩꯅ ꯈꯪꯗꯕꯗꯁꯨ ꯑꯗꯨꯝ ꯃꯌꯥꯝ ꯂꯩꯔꯝꯒꯅꯤ ꯑꯩꯅ ꯈꯪꯕꯗ ꯒꯥꯔꯗꯦꯜ ꯍꯥꯏꯕꯇꯥꯔꯒꯗꯤ ꯀꯦ ꯑꯦꯝ ꯕ꯭ꯂꯨꯃꯤꯡ ꯁꯤꯁꯨ ꯒꯥꯔꯗꯦꯟꯅꯤ ꯍꯥꯏꯔꯤꯕ ꯃꯐꯝ ꯑꯁꯤ ꯑꯁꯨꯛꯀꯤ ꯃꯇꯤꯛ ꯐꯖꯩ ꯃꯇꯝ ꯑꯃꯗ ꯌꯥꯝꯅ ꯃꯃꯤꯡ ꯆꯠꯂꯝꯃꯤ ꯍꯧꯖꯤꯛꯁꯨ ꯑꯗꯨꯝ ꯆꯠꯂꯤ ꯍꯥꯏꯔꯤꯕ ꯒꯥꯔꯗꯦꯜ ꯑꯁꯦ ꯇꯤꯀꯦꯠ ꯀꯛꯑꯒ ꯑꯗꯨꯝ ꯌꯦꯡꯉꯤ ꯑꯗꯣ ꯍꯧꯖꯤꯛ ꯍꯧꯖꯤꯛꯇꯤ ꯇꯤꯀꯦꯠ ꯀꯌꯥ ꯄꯤꯔꯤꯕꯅꯣ ꯍꯥꯏꯕꯗꯣ ꯆꯞ ꯆꯥꯅ ꯈꯪꯗ꯭ꯔꯦ ꯑꯗꯨꯒ ꯃꯐꯝ ꯑꯁꯦ ꯑꯁꯨꯛꯀꯤ ꯃꯇꯤꯛ ꯁꯥꯟꯅꯩ ꯑꯉꯥꯡ ꯅꯨꯄꯤꯒꯤ ꯃꯐꯝ ꯑꯁꯤꯗ ꯁꯥꯟꯅꯕ ꯅꯨꯡꯉꯥꯏ ꯑꯉꯥꯡ ꯃꯆꯥ ꯃꯈꯩꯒꯤ ꯉꯩꯍꯥꯛ ꯂꯥꯛꯑꯒ ꯉꯩꯍꯥꯛꯇꯪ ꯄꯣꯊꯥꯕ ꯐꯪꯉꯤ ꯁꯥꯟꯅꯄꯣꯠ ꯑꯉꯥꯡꯁꯤꯡꯒ ꯁꯥꯟꯅꯕ ꯅꯨꯡꯉꯥꯏꯕ ꯊꯧꯔꯤ ꯍꯥꯏꯕꯤ ꯀꯩꯀꯥ ꯃꯈꯜ ꯁꯨꯅ ꯂꯩ ꯅꯨꯡꯉꯥꯏ ꯑꯗꯨꯒ ꯐꯤꯂꯝ ꯌꯦꯡꯐꯝ ꯍꯥꯏꯇꯔꯒꯗꯤ ꯁꯤꯃꯤꯅꯥ ꯁꯤꯃꯤꯅꯥ ꯍꯣꯜ ꯂꯩ ꯊꯧꯕꯥꯟ ꯕꯖꯥꯔꯗ ꯍꯥꯏꯔꯤꯕ ꯍꯣꯜ ꯑꯁꯤ ꯅꯍꯥꯟꯋꯥꯏ ꯉꯜꯂꯤꯉꯩ ꯃꯇꯝꯗꯗꯤ ꯐꯤꯂꯝ ꯌꯥꯝꯅ ꯀꯥꯞꯂꯝꯃꯤ ꯍꯧꯖꯤꯛꯇꯤ ꯀꯥꯞꯄꯒꯤ ꯆꯥꯡ ꯈꯤꯇꯪꯗꯤ ꯍꯟꯊꯔꯦ ꯃꯇꯝꯁꯤ ꯆꯥꯎꯈꯠꯂꯛꯄꯒꯤ ꯃꯇꯨꯡ ꯏꯟꯅ ꯌꯨꯇꯨꯞ ꯀꯩꯀꯥ ꯍꯥꯏꯕꯗꯤ ꯑꯦꯞꯁ ꯃꯌꯥꯝ ꯑꯃ ꯐꯣꯜꯗ ꯍꯥꯞꯆꯤꯜꯂꯛꯇꯨꯅ ꯐꯤꯂꯝꯁꯦ ꯑꯗꯨꯝ ꯑꯞꯂꯣꯗ ꯇꯧꯔꯛꯄꯗꯒꯤ ꯐꯤꯂꯝꯁꯤꯡꯁꯦ ꯑꯗꯨꯝ ꯌꯦꯡꯅꯔꯦ ꯌꯨꯝ ꯌꯨꯝꯗ ꯃꯥꯃꯥꯒꯤ ꯐꯃꯨꯡꯗ ꯑꯗꯨꯕꯨ ꯀꯥꯅꯥꯒꯨꯝꯕ ꯐꯤꯂꯝ ꯊꯣꯛꯂꯛꯄꯒ ꯍꯦꯛ ꯌꯦꯡꯅꯤꯡꯕ ꯃꯤ ꯌꯥꯎꯔꯒꯗꯤ ꯍꯣꯜ ꯗ ꯑꯗꯨꯝ ꯆꯠꯅꯩ ꯀꯥꯞꯄꯗꯤ ꯀꯥꯞꯄꯤ ꯑꯗꯨꯕꯨ ꯍꯥꯟꯅꯒꯤ ꯌꯦꯡꯉꯝꯕꯒꯤ ꯆꯥꯡꯒ ꯍꯧꯖꯤꯛꯀꯗꯤ ꯈꯔ ꯈꯦꯠꯅꯔꯦ ꯑꯗꯨꯒ ꯁꯥꯟꯅꯄꯣꯠ ꯏꯁꯄꯣꯔꯠ ꯐꯤꯜ ꯃꯌꯥꯝ ꯑꯃ ꯂꯩ ꯑꯩꯅ ꯈꯪꯕꯗ ꯑꯝꯇꯪ ꯄꯟꯖꯒꯦ ꯂꯤꯂꯣꯡ ꯍꯥꯎꯔꯩꯕꯤ ꯀꯣꯂꯦꯁ ꯍꯥꯏꯔꯤꯕ ꯀꯣꯂꯦꯁ ꯑꯁꯤꯒꯤ ꯐꯤꯜ ꯑꯁꯤꯁꯨ ꯂꯤꯂꯣꯡ ꯁꯥꯇ꯭ꯔ ꯈꯛꯀꯤ ꯑꯣꯏꯗꯦ ꯗꯤꯁꯇ꯭ꯔꯤꯛ ꯑꯁꯤꯗ ꯂꯥꯛꯄ ꯃꯤꯄꯨꯝ ꯈꯨꯗꯤꯡꯃꯛꯀꯤ ꯁꯥꯟꯅꯕꯨꯡ ꯑꯣꯏ ꯑꯗꯨꯝ ꯁꯥꯟꯅꯔꯩ ꯂꯥꯛꯏ ꯃꯁꯤ ꯀꯩꯁꯨꯝ ꯐ꯭ꯔꯤ ꯇꯤꯀꯦꯠ ꯀꯛꯑꯒ ꯁꯥꯟꯅꯗꯦ ꯑꯗꯨꯝ ꯐ꯭ꯔꯤꯗ ꯌꯦꯡꯉꯤ ꯃꯇꯝ ꯃꯇꯝꯒꯤ ꯗꯤꯁꯇ꯭ꯔꯤꯛ ꯑꯃꯒ ꯗꯤꯁꯇ꯭ꯔꯤꯛ ꯑꯃꯒ ꯃꯦꯁ ꯊꯣꯛꯅꯔꯒꯁꯨ ꯑꯩꯈꯣꯏꯅ ꯐ꯭ꯔꯤꯗ ꯑꯗꯨꯝ ꯌꯦꯡꯉꯤ ꯇꯤꯀꯦꯠ ꯀꯛꯅꯗꯦ ꯑꯁꯨꯃꯥꯏꯅ ꯂꯩ